ꯁꯍꯔꯗ ꯃꯤꯌꯥꯝꯅ ꯂꯩꯐꯝ ꯍꯣꯡꯈ꯭ꯔꯕꯁꯨ ꯑꯩ ꯏꯁꯥꯃꯛꯇꯤ ꯈꯨꯡꯒꯪꯗ ꯂꯩꯕꯅ ꯍꯦꯟꯅ ꯄꯥꯝꯖꯩ ꯁꯍꯔꯒꯤ ꯅꯤꯜ ꯈꯣꯡꯕ ꯑꯁꯦꯡꯕ ꯅꯨꯡꯁꯤꯠ ꯐꯪꯗꯕ ꯃꯐꯝꯗꯨꯗ ꯂꯩꯔꯒ ꯍꯛꯆꯥꯡꯗ ꯂꯥꯏꯅꯥ ꯇꯤꯟꯅꯥ ꯀꯌꯥꯔꯣꯝ ꯆꯪꯉꯛꯇꯅ ꯅꯥꯗꯅ ꯌꯦꯛꯇꯅ ꯂꯩꯒꯗꯧꯕꯩ ꯁꯔꯨꯛꯄꯨꯗꯤ ꯈꯨꯡꯒꯪꯒꯤ ꯂꯝꯕꯤ ꯊꯣꯡ ꯈꯔ ꯈꯨꯗꯣꯡ ꯆꯥꯖꯗ꯭ꯔꯒꯁꯨ ꯈꯨꯡꯒꯪꯗ ꯑꯁꯦꯡꯕ ꯅꯨꯡꯁꯤꯠ ꯑꯁꯦꯡꯕ ꯄꯣꯠꯊꯣꯛ ꯃꯍꯧꯁꯥ ꯂꯥꯏꯔꯦꯝꯕꯤꯅ ꯑꯗꯨꯛꯀꯤ ꯃꯇꯤꯛ ꯊꯝꯕꯤꯔꯤꯕ ꯈꯜ ꯑꯁꯤ ꯀꯥꯏꯗꯅ ꯂꯩꯔꯤꯕ ꯃꯐꯝꯁꯤꯗ ꯂꯩꯔꯒ ꯑꯩꯒꯤ ꯏꯁꯥꯗ ꯅꯥꯔꯛꯀꯗꯕ ꯑꯅꯥꯕ ꯑꯗꯣ ꯈꯔꯇꯕꯨ ꯑꯣꯏꯔꯁꯨ ꯉꯥꯛꯊꯣꯛꯆꯕ ꯉꯝꯒꯗ꯭ꯔꯥ ꯍꯥꯏꯅ ꯈꯜꯂꯒ ꯃꯐꯝ ꯑꯁꯤꯗ ꯂꯩꯕꯅ ꯑꯁꯨꯛꯀꯤ ꯃꯇꯤꯛ ꯅꯨꯡꯉꯥꯏꯖꯩ ꯍꯥꯏꯅ ꯈꯟꯖꯩ